ꯃꯅꯤꯄꯨꯔꯤ ꯍꯥꯏꯕ ꯂꯣꯜꯁꯤ ꯑꯩꯈꯣꯏ ꯀꯣꯝ ꯑꯣꯏꯔꯁꯨ ꯍꯥꯏꯕꯗꯤ ꯑꯩꯈꯣꯏꯒꯤ ꯅꯥꯏꯕꯔ ꯅꯥꯏꯕꯔꯤꯡ ꯚꯤꯂꯦꯖꯁꯤꯡꯁꯦ ꯑꯅꯝꯕ ꯃꯩꯇꯩꯒꯤ ꯚꯤꯂꯦꯖ ꯑꯣꯏꯌꯦ ꯈꯨꯟ ꯑꯣꯏꯌꯦ ꯑꯗꯨꯅ ꯑꯩꯈꯣꯏꯒꯤ ꯍꯥꯏꯕꯗꯤ ꯑꯁꯤꯗꯤ ꯃꯅꯤꯄꯨꯔ ꯃꯅꯤꯄꯨꯔꯗ ꯂꯩꯕ ꯑꯃꯅꯤꯅ ꯃꯅꯤꯄꯨꯔꯤ ꯂꯦꯡꯒ꯭ꯋꯦꯖꯁꯤꯗꯤ ꯚꯦꯔꯤ ꯏꯝꯄꯣꯔꯇꯦꯟ ꯌꯥꯝ ꯃꯔꯨ ꯑꯣꯏꯕꯅꯤꯅ ꯇꯝꯗꯕ ꯌꯥꯗꯦ ꯍꯥꯏꯕꯒꯤ ꯋꯥꯈꯜꯁꯦ ꯂꯩꯌꯦ ꯑꯗꯨꯅ ꯇꯝꯁꯨ ꯇꯝꯕꯁꯦ ꯑꯩꯈꯣꯏ ꯈꯨꯜ ꯃꯅꯨꯡꯗꯁꯨ ꯌꯥꯝ ꯉꯥꯡꯉꯦ ꯑꯗꯨꯒ ꯑꯩꯈꯣꯏꯒꯤ ꯅꯥꯏꯕꯔꯤꯡ ꯚꯤꯂꯦꯖ ꯂꯩꯕꯅꯤꯅ ꯃꯩꯇꯩ ꯁꯤꯡꯒ ꯑꯗꯨ ꯃꯔꯨꯞ ꯑꯣꯏꯕ ꯃꯇꯝꯗ ꯇꯝꯃꯛꯄ ꯑꯗꯨꯒ ꯈꯨꯜ ꯃꯅꯨꯡꯗꯁꯨ ꯍꯣꯏ ꯅꯤꯡꯉꯣꯜ ꯃꯩꯇꯩ ꯅꯤꯡꯉꯣꯜꯁꯤꯡ ꯃꯌꯨꯝ ꯄꯥꯟꯕ ꯃꯌꯥꯝ ꯂꯥꯛꯄ ꯂꯩꯌꯦꯕ ꯑꯗꯨꯅ ꯃꯣꯏꯉꯣꯟꯗꯒꯤꯁꯨ ꯇꯝꯕ ꯍꯧꯋꯦ ꯑꯗꯨꯒ ꯃꯣꯏꯉꯣꯟꯗꯒꯤ ꯃꯣꯏꯁꯨ ꯑꯩꯈꯣꯏꯒꯤ ꯀꯣꯝ ꯃꯔꯣꯟ ꯉꯥꯡꯉꯦ ꯑꯩꯈꯣꯏꯅꯁꯨ ꯃꯣꯏꯒꯤ ꯃꯔꯣꯜ ꯃꯩꯇꯩ ꯃꯅꯤꯄꯨꯔꯤꯁꯦ ꯇꯝꯃꯦ ꯑꯗꯨꯅ ꯑꯃꯒ ꯑꯃꯒ ꯀꯝꯃꯨꯅꯤꯀꯦꯁꯟ ꯂꯩꯕ ꯃꯇꯝꯗꯗꯤ ꯂꯣꯜ ꯇꯝꯕꯁꯦ ꯌꯥꯝ ꯂꯥꯏꯌꯦ ꯍꯣꯏ ꯂꯨꯕ ꯈꯣꯠꯄꯗꯤ ꯌꯥꯝ ꯂꯩꯇꯦ ꯍꯣꯏ ꯈꯪꯗꯕ ꯏꯁꯥꯒꯤ ꯏꯔꯣꯜ ꯃꯛ ꯅꯠꯇꯕꯅꯤꯅ ꯂꯣꯜꯃꯛ ꯅꯠꯇꯕꯅꯤꯅ ꯈꯪꯗꯕ ꯃꯇꯝꯁꯨ ꯂꯩꯌꯦ ꯑꯗꯨꯕꯨ ꯍꯤꯡꯅꯕꯒꯤ ꯍꯥꯏꯕ ꯇꯥꯔꯦ ꯑꯗꯨꯒ ꯃꯤꯒ ꯐꯥꯎꯅꯅꯤꯡꯉꯥꯏꯗꯤ ꯑꯁꯤ ꯑꯗꯨꯝ ꯀꯥꯐꯤ ꯑꯗꯨꯝ ꯌꯥꯔꯤ ꯍꯥꯏꯅ ꯈꯜꯂꯦ